ꯑꯩꯅ ꯅꯨꯡꯊꯪ ꯄꯥꯝꯗ꯭ꯔꯤꯕꯒꯤ ꯃꯔꯝꯗꯤ ꯅꯨꯡꯊꯪ ꯑꯁꯤ ꯌꯣꯠ ꯑꯃꯗꯤ ꯎ ꯃꯆꯩ ꯄꯥꯟꯗꯨꯅ ꯁꯥꯕ ꯄꯣꯠꯁꯛ ꯑꯃꯅꯤ ꯑꯩꯈꯣꯏꯅ ꯅꯨꯡꯊꯪ ꯁꯤꯖꯤꯟꯅꯗꯨꯅ ꯌꯣꯄꯤ ꯊꯥꯕ ꯃꯇꯝꯗ ꯈꯣꯡ ꯈꯨꯠꯇ ꯊꯣꯝꯖꯤꯟꯗꯨꯅ ꯑꯩꯈꯣꯏꯕꯨ ꯁꯣꯛꯍꯜꯂꯤ ꯐꯖꯔꯕ ꯌꯨꯝꯁꯤꯡꯗ ꯁꯣꯏꯕꯗꯒꯤ ꯅꯨꯡꯊꯪꯅ ꯀꯌꯥ ꯑꯃ ꯁꯣꯛꯍꯜꯂꯤ ꯑꯗꯨꯒꯤꯁꯨ ꯃꯊꯛꯇ ꯑꯉꯥꯡꯁꯤꯡꯅ ꯁꯥꯟꯅꯕꯗ ꯄꯥꯏꯔꯕꯗꯤ ꯄꯣꯠꯆꯩ ꯊꯨꯒꯥꯏꯕ ꯑꯃꯥꯡ ꯑꯇꯥ ꯃꯌꯥꯝ ꯑꯃ ꯊꯣꯛꯍꯜꯂꯤ ꯑꯗꯨꯒꯤꯁꯨ ꯃꯊꯛꯇ ꯅꯨꯡꯊꯪꯅ ꯂꯣꯟꯅ ꯄꯨꯔꯒ ꯆꯠꯂꯒ ꯃꯤ ꯍꯥꯠꯄ ꯌꯥꯏ ꯃꯔꯝ ꯑꯗꯨꯅ ꯑꯩꯅ ꯃꯁꯤꯕꯨ ꯄꯥꯝꯗ꯭ꯔꯤꯕꯅꯤ